ꯎꯝ ꯍꯜꯂꯣ ꯚꯥꯏ ꯎꯝ ꯀꯥꯏ ꯂꯩꯒꯦ ꯑꯩꯁꯦ ꯀꯩꯅꯣ ꯑꯃ ꯍꯥꯏꯒꯦ ꯇꯧꯕꯅꯤꯅꯦꯍꯦ ꯑꯥ ꯑꯗꯨꯅꯤꯅꯦ ꯑꯩꯁꯨ ꯍꯌꯦꯡ ꯍꯥꯡꯆꯤꯠ ꯀꯨꯝꯕ ꯑꯩ ꯀꯪꯂꯥꯗ ꯀꯣꯏꯕ ꯂꯥꯛꯁꯤꯔꯥꯅ ꯈꯟꯕ ꯑꯗꯨꯕꯨ ꯀꯪꯂꯥ ꯃꯅꯨꯡꯁꯤꯕꯨ ꯀꯣꯏꯕ ꯍꯧꯖꯤꯛꯄꯨ ꯌꯥꯔꯤꯕ꯭ꯔꯣ ꯑꯗꯨꯝ ꯆꯪꯕ ꯈꯣꯠꯄ ꯌꯥꯔꯤꯕ꯭ꯔꯣ ꯀꯃꯥꯏꯅ ꯇꯧꯕꯅꯣ ꯑꯗꯨꯅꯦ ꯑꯗꯨꯒꯤꯅꯦ ꯑꯩ ꯀꯣꯜ ꯇꯧꯔꯛꯄꯁꯦ ꯑꯩꯁꯨ ꯈꯤꯇꯪ ꯍꯥꯏꯗꯣꯔꯛꯀꯦ ꯀꯣꯏꯕ ꯂꯥꯛꯀꯦꯅꯅꯦ ꯑꯗꯨ ꯀꯪꯂꯥ ꯃꯅꯨꯡꯁꯤ ꯀꯩ ꯀꯩ ꯌꯦꯡꯕ ꯌꯥꯕ ꯂꯩꯒꯦ ꯁꯨꯝ ꯌꯦꯡꯕ ꯈꯣꯠꯄ ꯌꯥꯕ ꯂꯩꯕ꯭ꯔꯣ ꯀꯃꯥꯏꯅ ꯇꯧꯕꯅꯣ ꯑꯗꯨꯗꯤ ꯌꯦꯡꯕ ꯑꯗꯨꯝ ꯅꯨꯡꯉꯥꯏꯅꯤꯅꯦ ꯀꯣ ꯂꯥꯛꯑꯀꯥꯟꯗ ꯑꯗꯨꯝ ꯀꯝꯐꯣꯔꯇꯦꯕꯜ ꯑꯣꯏꯅꯤꯅꯦ ꯀꯣ

ꯍꯣꯏ ꯍꯣꯏ ꯐꯔꯦ ꯐꯔꯦ ꯑꯗꯨꯗꯤ ꯊꯝꯃꯒꯦ ꯀꯣ ꯎꯝ